ꯍꯜꯂꯣ ꯑꯥ ꯑꯣꯏꯕꯤꯔꯕ꯭ꯔꯥ ꯑꯥ ꯑꯩ ꯇꯧꯔꯤꯁ ꯒꯥꯏꯠꯇꯩ ꯐꯣꯟ ꯅꯝꯕꯔꯁꯦ ꯂꯧꯖꯕꯅꯦꯕꯀꯣ ꯑꯗꯣ ꯑꯩꯈꯣꯏ ꯁꯉꯥꯏ ꯐꯦꯁꯇꯤꯚꯦꯜ ꯇꯧꯕꯁꯦ ꯀꯩꯅꯣ ꯀꯔꯝꯀꯥꯟꯗꯩ ꯍꯧꯗꯣꯏꯅꯣꯅ ꯍꯥꯏꯔꯞ ꯍꯪꯒꯦ ꯇꯧꯕ

ꯑꯥ ꯑꯥ

ꯑꯥ ꯍꯣꯏ ꯑꯗꯣ ꯑꯩꯅ ꯍꯧꯖꯤꯛꯀꯤ ꯑꯩꯈꯣꯏ ꯈ꯭ꯋꯥꯏꯗꯒꯤ ꯅꯨꯡꯉꯥꯏꯕ ꯃꯐꯝꯁꯦ ꯑꯁꯤꯗ ꯂꯥꯛꯅꯤꯡꯕ ꯍꯥꯏꯇꯥꯔꯦ ꯑꯗꯣ ꯂꯥꯛꯄꯁꯤꯗ ꯇꯤꯛꯀꯦꯠꯀꯤ ꯃꯑꯣꯡ ꯍꯥꯏꯗꯤ ꯇꯤꯛꯀꯦꯠꯁꯤ ꯍꯥꯟꯅ ꯃꯥꯡꯖꯧꯅꯅ ꯀꯛꯇꯣꯏꯔꯥ ꯅꯠꯇ꯭ꯔꯒꯅ ꯑꯗꯨꯝ ꯃꯐꯝꯗꯨꯗ ꯂꯥꯛꯑꯒ ꯑꯗꯨꯝ ꯀꯛꯑꯁꯨ ꯌꯥꯕ꯭ꯔꯥ

ꯑꯗꯨꯗꯤ ꯑꯩꯈꯣꯏ ꯁꯉꯥꯏꯒꯤ ꯐꯦꯁꯇꯤꯚꯦꯜ ꯍꯥꯏꯗꯤ ꯃꯅꯨꯡꯁꯤꯗ ꯀꯔꯤ ꯀꯔꯤ ꯄ꯭ꯔꯣꯒ꯭ꯔꯥꯝ ꯍꯥꯏꯗꯤ ꯑꯇꯣꯞꯄ ꯃꯌꯥꯝ ꯑꯃ ꯇꯧꯋꯦ ꯍꯥꯏꯕꯗꯤ ꯇꯥꯏ ꯑꯗꯨ ꯀꯩꯀꯩ ꯑꯣꯏꯅ ꯍꯥꯏꯗꯤ ꯀꯔꯝ ꯀꯔꯝꯕ ꯀꯩꯅꯣꯒꯤ ꯃꯈꯟꯒꯤ ꯍꯥꯏꯗꯤ ꯄ꯭ꯔꯣꯒ꯭ꯔꯥꯝ ꯇꯧꯕ ꯇꯧꯋꯤ ꯑꯗꯒꯤ ꯑꯗꯨꯝ ꯀꯔꯝ ꯀꯔꯝꯕ ꯏꯔ ꯍꯥꯏꯗꯤ ꯂꯩ ꯑꯥ ꯑꯣ ꯑꯥ ꯍꯣꯏ ꯍꯣꯏ ꯎꯝ ꯎꯝ ꯑꯥ ꯑꯗꯒꯤ ꯑꯩꯈꯣꯏꯒꯤ ꯑꯩꯈꯣꯏꯁꯤ ꯐꯦꯁꯇꯤꯚꯦꯜ ꯃꯅꯨꯡꯁꯤꯗ ꯆꯥꯕ ꯊꯛꯄꯒꯤ ꯁꯨꯝ ꯍꯥꯏꯗꯤ ꯃꯈꯟꯒꯤ ꯄꯣꯠꯁꯨ ꯑꯗꯨꯝ ꯐꯪꯕꯤꯕ꯭ꯔꯥ ꯍꯣꯏ ꯑꯥ ꯑꯗꯩ ꯑꯩꯈꯣꯏ ꯑꯥ ꯍꯥꯏꯗꯤ ꯑꯗꯒꯤ ꯑꯩꯈꯣꯏ ꯁꯉꯥꯏ ꯐꯦꯁꯇꯤꯚꯦꯜ ꯃꯅꯨꯡꯁꯤꯗ ꯑꯩꯈꯣꯏ ꯇꯨꯔꯤꯁꯀꯤ ꯑꯩꯈꯣꯏ ꯀꯣꯏꯕ ꯂꯥꯛꯄ ꯃꯈꯩꯒꯤ ꯇꯨꯝꯐꯝ ꯆꯥꯐꯝ ꯍꯥꯏꯗꯤ ꯐꯦꯁꯤꯂꯤꯇꯤꯒꯨꯝꯕꯁꯨ ꯄꯤꯕꯤꯕ꯭ꯔꯥ ꯑꯥ ꯎꯝ ꯑꯥ ꯍꯣꯏ

ꯑꯥ ꯍꯣꯏ ꯑꯗꯨꯗꯤ ꯌꯥꯝ ꯅꯨꯡꯉꯥꯏꯖꯔꯦ ꯌꯥꯝ ꯅꯨꯡꯉꯥꯏ ꯑꯗꯨꯗꯤ ꯑꯩ ꯃꯊꯪ ꯑꯃꯨꯛ ꯂꯥꯛꯄꯩ ꯃꯊꯪ ꯑꯃꯨꯛ ꯂꯥꯛꯄ ꯍꯥꯏꯕꯗꯤ ꯑꯩꯈꯣꯏ ꯍꯧꯔꯝꯗꯥꯏꯒꯤ ꯂꯥꯛꯄꯩꯗꯨꯗ ꯑꯃꯨꯛ ꯑꯩꯅ ꯈꯪꯗꯕꯈꯩ ꯀꯩꯀꯩ ꯃꯈꯩꯗꯣ ꯑꯗꯨꯝ ꯐꯣꯟ ꯇꯧꯔꯒ ꯑꯗꯨꯝ ꯇꯥꯟꯅꯔꯁꯤ ꯎꯝ ꯌꯥꯝ ꯅꯨꯡꯉꯥꯏꯖꯔꯦ